ꯍꯂꯣ ꯑꯩꯈꯣꯏ ꯀꯛꯆꯤꯡꯒꯤ ꯃꯈꯥ ꯂꯩꯀꯥꯏꯒꯤ ꯕꯣꯔꯥ ꯌꯣꯟꯐꯝꯒꯤꯗꯣ ꯑꯣꯏꯕꯤꯔꯕꯣ

ꯁꯣꯝꯗ ꯕꯣꯔꯥ ꯈꯤꯇ ꯀꯟꯇꯦꯛ ꯇꯧꯖꯅꯤꯡꯕ ꯑꯩꯈꯣꯏꯒꯤ ꯀꯩꯅꯣꯒꯤ ꯃꯩꯂꯥ ꯑꯃ ꯆꯠꯀꯗꯕꯅꯦꯕ ꯑꯗꯨꯒꯤ ꯕꯣꯔꯥꯁꯦ ꯄꯦꯛ ꯑꯣꯏꯅ ꯑꯩꯈꯣꯏ ꯈꯤꯇꯪ ꯂꯧꯅꯤꯡꯕ ꯍꯥꯏ ꯇꯥꯔꯦ ꯑꯗꯨꯒꯤ ꯄꯦꯛꯀꯦꯠꯇ ꯀꯌꯥ ꯀꯌꯥ ꯍꯥꯜꯂꯒ ꯀꯌꯥ ꯀꯌꯥ ꯆꯤꯡꯕꯅꯣ ꯕꯣꯔꯥꯁꯦ ꯃꯈꯜ ꯀꯔꯤ ꯀꯔꯤ ꯂꯩꯒꯦ ꯑꯗꯨꯒꯤ ꯈꯤꯇꯪ ꯈꯪꯖꯅꯤꯡꯕ ꯑꯥ

ꯑꯥ

ꯌꯥꯡꯈꯩꯒꯤꯗ ꯎꯝ ꯎꯝ ꯌꯥꯡꯈꯩꯒꯤꯗꯣ ꯑꯗꯨꯗ ꯄꯦꯛꯀꯦꯠ ꯆꯥꯝꯃ ꯑꯃ ꯄꯥꯝꯃꯦ ꯑꯗꯒꯤꯗꯤ ꯆꯥꯝꯃꯒꯤꯗ ꯄꯦꯛꯀꯦꯠ ꯀꯨꯟꯃꯉꯥ ꯑꯃ ꯑꯗꯨꯒ ꯂꯨꯄꯥ ꯀꯨꯟꯃꯉꯥꯒꯤꯗꯣ ꯑꯗꯨꯗ ꯄꯦꯛꯀꯦꯠ ꯆꯅꯤ ꯑꯃꯒ ꯂꯧꯅꯤꯡꯉꯤ ꯑꯗꯨꯒꯤ ꯎꯝ ꯀꯩꯅꯣꯁꯤꯡꯗꯣ ꯀꯃꯥꯏ ꯀꯃꯥꯏꯅ ꯇꯧꯋꯤ ꯑꯗꯨꯒ ꯕꯣꯔꯥꯗꯣ ꯀꯔꯝ ꯀꯔꯝꯕ ꯃꯈꯜꯅꯣ ꯚꯦꯔꯥꯏꯇꯤ ꯑꯃꯈꯛꯇ ꯑꯣꯏꯕ꯭ꯔꯥ ꯅꯠꯇ꯭ꯔꯒ ꯑꯅꯤ ꯑꯍꯨꯝ ꯁꯨꯕ꯭ꯔꯥ ꯃꯦꯂꯥꯗꯣ ꯅꯨꯃꯤꯠ ꯅꯤꯅꯤꯒꯤ ꯃꯦꯂꯥꯅꯦꯕ ꯑꯗꯨꯅ ꯑꯗꯨꯝ ꯈꯔ ꯄꯨ ꯌꯥꯝꯅꯗꯤ ꯂꯧꯕꯗꯤ ꯀꯥꯅꯔꯣꯏꯗꯕ ꯑꯗꯨꯒꯤ ꯑꯥ ꯑꯥ

ꯑꯗꯨꯗꯤ ꯍꯌꯦꯡ ꯍꯥꯡꯆꯤꯠ ꯍꯥꯡꯆꯤꯠꯀꯨꯝꯕ ꯂꯧꯒꯦ ꯑꯗꯨ ꯑꯗꯨꯒꯤ ꯍꯥꯡꯆꯤꯠꯀꯨꯝꯕ ꯂꯧꯔꯒ ꯑꯩꯈꯣꯏ ꯍꯥꯡꯆꯤꯠꯇꯒꯤ ꯑꯗꯨꯝ ꯆꯠꯂꯗꯧꯕꯅꯦꯕ ꯃꯦꯂꯥ ꯌꯥꯎꯕꯒꯤ ꯑꯗꯨꯅ ꯍꯥꯡꯆꯤꯠꯀꯤ ꯑꯌꯨꯛꯇꯨꯗ ꯌꯥꯔꯒꯗꯤ ꯑꯗꯨꯗ ꯄꯤꯕꯤꯔꯛꯑꯣ ꯑꯗꯨꯒ ꯕꯣꯔꯥꯗꯣ ꯑꯀꯟꯕ ꯑꯩꯈꯣꯏꯒꯤ ꯃꯔꯣꯏ ꯌꯥꯟꯗꯕꯤꯗꯣ ꯑꯗꯨꯒꯤꯗꯨꯗ ꯄꯦꯛꯀꯦꯠꯇꯣ ꯑꯗꯨꯝ ꯌꯥꯡꯈꯩꯒꯤꯗꯣ ꯑꯗꯨꯝ ꯀꯨꯟꯗꯣ ꯂꯧꯔꯒꯦ ꯃꯔꯣꯏ ꯌꯥꯟꯕꯗꯨꯅ ꯀꯨꯟꯃꯉꯥꯒꯤ ꯄꯦꯛꯀꯦꯠꯇꯣ ꯌꯥꯡꯈꯩ ꯑꯃ ꯂꯧꯔꯅꯤ ꯑꯗꯨꯒ ꯑꯇꯣꯞꯄ ꯍꯥꯞ ꯕꯣꯏꯜꯗꯨꯗꯅ ꯄꯦꯛꯀꯦꯠ ꯀꯨꯟꯒꯨꯝꯕ ꯑꯃꯒ ꯑꯗꯨꯃꯥꯏꯅ ꯁꯥꯕ ꯌꯥꯒꯗ꯭ꯔꯥ ꯑꯗꯨ ꯑꯗꯨꯇꯪ ꯍꯥꯏꯕꯤꯔꯛꯑꯣ

ꯑꯥ ꯍꯣꯏ ꯍꯣꯏ ꯌꯥꯝ ꯅꯨꯡꯉꯥꯏꯖꯔꯦ ꯅꯨꯡꯉꯥꯏꯖꯔꯦ ꯑꯗꯨꯗꯤ ꯍꯥꯡꯆꯤꯠꯇꯣ ꯑꯗꯨꯝ ꯐꯥꯎꯅꯔꯁꯦ ꯑꯗꯨꯃꯥꯏꯅ ꯂꯧꯖꯔꯒꯦ ꯎꯝ